ꯑꯩꯈꯣꯏꯒꯤ ꯆꯥꯛ ꯆꯥꯅꯕꯒꯨꯝꯕ ꯆꯥꯛꯀꯧꯕꯒꯨꯝꯕ ꯀꯨꯝꯍꯩ ꯑꯆꯧꯕꯁꯤꯗꯗꯤ ꯑꯩꯗꯤ ꯏꯁꯤꯡꯁꯦ ꯕꯣꯇꯜꯒꯤ ꯊꯛꯅꯕꯒꯤ ꯑꯣꯏꯅꯗꯤ ꯊꯛꯅꯕꯒꯤ ꯑꯣꯏꯅꯗꯤ ꯑꯩꯈꯣꯏꯒꯤ ꯏꯁꯤꯡ ꯂꯤꯠ ꯕꯣꯇꯜ ꯂꯤꯇꯔ ꯑꯃꯒꯤꯒꯨꯝꯕ ꯃꯈꯥꯏꯒꯤꯒꯨꯝꯕ ꯁꯤꯖꯤꯟꯅꯩ ꯀꯩꯒꯤꯅꯣ ꯍꯥꯏꯕ ꯃꯇꯝ ꯃꯥꯗꯤ ꯗꯤꯁꯇꯤꯜ ꯑꯣꯏꯔꯦ ꯄ꯭ꯌꯨꯔꯤꯐꯥꯏꯁꯨ ꯐꯖꯅ ꯑꯣꯏꯔꯦ ꯑꯗꯨꯅ ꯊꯛꯄ ꯃꯇꯝꯗꯗꯤ ꯃꯍꯤꯛ ꯃꯇꯥꯏ ꯌꯥꯎꯗꯕ ꯄꯣꯠ ꯑꯣꯏꯅ ꯁꯤꯖꯤꯅꯕ ꯐꯕꯅꯤꯅ ꯑꯗꯨ ꯑꯣꯏꯅ ꯁꯤꯖꯤꯅꯩ ꯑꯗꯨꯒ ꯑꯩꯈꯣꯏꯒꯤ ꯀꯣ ꯂꯤꯛ ꯐꯦꯡꯕꯒꯨꯝꯕ ꯆꯥꯝꯕ ꯒꯨꯝꯕꯒꯤꯗꯤ ꯑꯩꯈꯣꯏꯒꯤ ꯄꯨꯈꯤꯗꯒꯤꯅꯤ ꯈꯪꯗꯦ ꯑꯣꯔ ꯐꯥꯏꯞ ꯍꯟꯗ꯭ꯔꯦꯠ ꯂꯤꯇꯔꯒꯤ ꯃꯣꯏꯒꯤ ꯌꯣꯟꯕ ꯑꯗꯨꯒꯨꯝꯕ ꯑꯣꯏꯅ ꯂꯩꯔꯒ ꯁꯤꯖꯤꯟꯅꯩ